ꯍꯜꯂꯣ

ꯍꯣꯏ ꯃꯥꯅꯦ ꯍꯣꯏ ꯌꯥꯅꯤ ꯁꯥꯔ ꯁꯥꯔ ꯑꯩ ꯒꯥꯔꯤꯗ ꯑꯦ ꯁꯤ ꯁꯥꯔꯕꯤꯁ ꯑꯗꯨꯝ ꯌꯥꯏ ꯁꯥꯔ

ꯑꯣ ꯁꯥꯔ ꯑꯇꯣꯞꯄ ꯒꯥꯔꯤꯒꯨꯝꯕ ꯑꯇꯣꯞꯄ ꯎꯕꯔꯒꯨꯝꯕꯗ ꯌꯥꯎꯗꯕꯗꯤ ꯂꯩꯒꯅꯤ ꯑꯗꯨꯕꯨ ꯑꯩꯒꯤ ꯒꯥꯔꯤꯗꯗꯤ ꯁꯥꯔ ꯂꯣꯏꯅꯃꯛ ꯑꯦ ꯁꯤ ꯒꯨꯝꯕ ꯂꯣꯏꯃꯛ ꯌꯥꯎꯅꯤ ꯁꯥꯔꯉꯣꯟꯗ ꯌꯥꯝ ꯀꯝꯐꯣꯔꯇꯦꯕꯜ ꯑꯣꯏꯒꯅꯤ ꯑꯧ ꯁꯥꯔ ꯈꯪꯉꯦ ꯌꯥꯏ ꯍꯣꯏ ꯍꯣꯏ ꯁꯥꯔ ꯍꯣꯏ ꯁꯥꯔ